ꯄꯥꯝꯕꯤ ꯑꯃ ꯃꯄꯨꯡ ꯃꯔꯩ ꯐꯥꯕ ꯐꯥꯎꯕꯗ ꯀꯔꯤ ꯀꯔꯤ ꯆꯪꯕꯒꯦ ꯍꯧꯖꯤꯛ ꯄꯥꯝꯕꯤ ꯃꯄꯤ ꯑꯣꯏꯕ ꯃꯇꯝꯗ ꯑꯔꯤꯕꯗ ꯌꯦꯡꯒꯦ ꯍꯥꯏꯔꯗꯤ ꯑꯩꯈꯣꯏ ꯃꯁꯥꯅ ꯄꯥꯝꯕꯤ ꯀꯗꯥꯏꯗꯒꯤ ꯃꯥꯕꯨ ꯌꯣꯛꯍꯜꯂꯒꯦ ꯍꯥꯏꯕꯗꯨ ꯌꯦꯡꯂꯒ ꯄꯥꯝꯕꯤꯗꯨ ꯔꯤꯄ꯭ꯂꯥꯟ ꯇꯧꯕ ꯇꯥꯏ ꯑꯗꯨ ꯃꯊꯪꯗꯒꯤ ꯑꯩꯈꯣꯏꯅ ꯌꯦꯡꯒꯗꯧꯕꯗꯨ ꯅꯠꯇ꯭ꯔꯒ ꯇꯧꯒꯗꯧꯕꯗꯨ ꯌꯦꯡꯒꯦ ꯍꯥꯏꯔꯗꯤ ꯍꯧꯖꯤꯛ ꯃꯦꯅ꯭ꯌꯣꯔ ꯍꯥꯏꯅ ꯏꯔꯣꯏꯒꯤ ꯊꯤ ꯁꯟꯁꯥ ꯁꯟꯁꯥꯒꯤ ꯊꯤꯒꯨꯝꯕ ꯅꯠꯇ꯭ꯔꯒ ꯉꯥꯅꯨ ꯅꯠꯇ꯭ꯔꯗꯤ ꯌꯦꯟꯒꯤ ꯊꯤꯒꯨꯝꯕ ꯃꯦꯅ꯭ꯌꯣꯔ ꯑꯣꯏꯅ ꯄꯤꯖꯕ ꯇꯥꯏ ꯑꯗꯨ ꯃꯊꯪꯗ ꯑꯩꯈꯣꯏꯅ ꯋꯦꯗꯔ ꯀ꯭ꯂꯥꯏꯃꯦꯠꯄꯨꯁꯨ ꯌꯦꯡꯂꯒ ꯋꯥꯇꯔꯤꯡ ꯗ ꯄ꯭ꯂꯥꯟꯁ ꯍꯥꯏꯕꯗꯤ ꯏꯝꯄ꯭ꯂꯤꯃꯦꯟ ꯌꯥꯝ ꯗꯔꯀꯥꯔ ꯇꯥꯏ ꯏꯔꯤꯒꯦꯁꯟ ꯍꯥꯏꯕꯗꯤ ꯗ ꯃꯦꯟ ꯁꯣꯔꯁꯦꯁ ꯑꯃ ꯇꯥꯔꯒ ꯂꯩꯌꯦ ꯍꯧꯖꯤꯛ ꯄꯥꯝꯕꯤꯁꯦ ꯃꯄꯨꯡ ꯐꯥꯗ꯭ꯔꯤꯕ ꯃꯇꯝꯗ ꯑꯩꯈꯣꯏ ꯌꯦꯡꯕꯗꯨ ꯌꯦꯡꯒꯗꯕꯗꯨ ꯁꯤ ꯑꯣꯏ